ꯍꯜꯂꯣ ꯚꯥꯏ ꯀꯛꯆꯤꯡꯒꯤ ꯅꯨꯡꯉꯥꯏꯔꯤꯌꯦ ꯀꯛꯆꯤꯡꯒꯤ ꯑꯩꯔꯣ ꯒꯨꯋꯥꯍꯥꯇꯤꯗ ꯂꯩꯑꯦ ꯀꯛꯆꯤꯡꯒꯤ ꯅꯣꯡ ꯅꯨꯡꯁꯤꯠ ꯍꯋꯥ ꯅꯨꯡꯁꯤꯠ ꯁꯤꯕꯨ ꯀꯥꯝꯗꯧꯔꯤꯒꯦ ꯑ

ꯂꯝꯕꯤ ꯀꯩꯀꯥ ꯁꯦꯝꯕ ꯈꯣꯠꯄ ꯀꯔꯤꯝꯇ ꯂꯩꯇꯥꯕ꯭ꯔꯣ ꯂꯩꯅꯥ ꯇꯤꯟꯅꯥ ꯄꯣꯛꯍꯜꯂꯛꯄ

ꯁꯣꯝꯒꯤꯁꯨ ꯑꯗꯨꯝ ꯑꯝꯍꯥꯅꯤ ꯆꯞ ꯃꯥꯟꯅꯩ ꯂꯝꯕꯤ ꯊꯣꯡꯗꯤ ꯌꯥꯝꯅ ꯆꯥꯎꯈꯠꯂꯦꯕꯨ ꯍꯋꯥ ꯅꯨꯡꯁꯤꯠꯀꯤ ꯐꯤꯕꯝꯗꯤ ꯑꯦꯌꯔ ꯄꯣꯂꯨꯁꯟꯗꯤ ꯌꯥꯝꯅ ꯊꯣꯛꯑꯦ ꯑꯩꯈꯣꯏ ꯁꯣꯝꯒꯤꯁꯦ ꯊꯥꯏꯅꯒ ꯑꯃꯇꯥ ꯃꯥꯟꯅꯗ꯭ꯔꯦ ꯑꯗꯣꯝꯁꯨ ꯌꯥꯝꯅ ꯍꯣꯡꯉꯝꯂꯦ

ꯃꯥꯟꯅꯦ ꯃꯥꯟꯅꯦ ꯍꯣꯏ ꯍꯣꯏ ꯁꯤꯟꯁꯤ ꯁꯤꯟꯁꯤ ꯍꯥꯏꯔꯛꯀꯦ ꯍꯥꯏꯔꯛꯀꯦ ꯁꯤꯟꯁꯤ ꯍꯣꯏ ꯍꯣꯏ ꯊꯝꯃꯦ